ꯀꯣꯕꯤꯠꯀꯤ ꯃꯇꯝꯗ ꯑꯋꯥꯕ ꯊꯦꯡꯅꯕ ꯍꯥꯏꯕꯕꯨ ꯑꯗꯨꯛꯀꯤ ꯃꯇꯤꯛ ꯋꯥꯈ꯭ꯔꯦ ꯃꯌꯥꯝꯁꯤꯡꯁꯤ ꯁꯨꯐꯝ ꯃꯐꯝ ꯂꯩꯇꯕꯅꯤꯅ ꯕꯖꯥꯔꯗ ꯀꯔꯤꯒꯨꯝꯕ ꯑꯃ ꯇꯧꯕꯁꯨ ꯌꯥꯗ꯭ꯔꯦ ꯂꯣꯏꯅ ꯊꯤꯡꯖꯤꯜꯂꯕꯅꯤꯅ ꯑꯋꯥꯕꯒꯤ ꯑꯋꯥꯕꯇ ꯑꯣꯏꯔꯦ ꯄ꯭ꯔꯖꯥꯁꯤꯡꯁꯨ ꯑꯗꯨꯒ ꯒꯣꯕꯔꯃꯦꯟꯁꯨ ꯑꯗꯨꯃꯥꯏꯅ ꯊꯕꯛ ꯏꯟꯈꯥꯡꯗꯤ ꯂꯣꯏꯅ ꯂꯦꯞꯂꯕꯅꯤꯅ ꯃꯈꯣꯏꯗꯁꯨ ꯄꯩꯁꯥꯗꯨ ꯂꯥꯛꯇ꯭ꯔꯕꯅꯤꯅ ꯀꯥꯔꯛꯇ꯭ꯔꯕꯅꯤꯅ ꯃꯈꯣꯏꯅ ꯀꯥꯞꯄꯤꯔꯤꯃꯤ ꯍꯥꯏꯗꯅ ꯇꯧꯕꯗꯨꯁꯨ ꯃꯌꯥꯝ ꯄꯨꯟꯅ ꯁꯨꯅ ꯀꯥꯞꯄꯤꯕ ꯉꯝꯗꯦ ꯃꯤ ꯑꯃꯃꯝꯗ ꯂꯤꯁꯤꯡ ꯑꯃ ꯑꯅꯤ ꯁꯨꯃꯥꯏꯅ ꯇꯧꯔꯒ ꯀꯥꯞꯄꯤ ꯑꯉꯝꯕ ꯃꯤꯗꯤ ꯑꯗꯨꯝ ꯀꯥꯞꯄꯦ ꯄꯩꯁꯥ ꯂꯩꯇꯕ ꯃꯤꯗꯤ ꯑꯗꯨꯝ ꯀꯥꯞꯍꯧꯗꯕꯁꯨ ꯌꯥꯎꯏ ꯁꯨꯅꯗꯤ ꯀꯥꯞꯄ ꯉꯝꯈꯤꯗ꯭ꯔꯦ ꯒꯣꯔꯃꯦꯟꯅꯕꯨꯗꯤ ꯇꯧꯕꯤ ꯇꯧꯕꯤꯔꯒꯁꯨ ꯃꯈꯣꯏꯁꯨ ꯃꯇꯝꯗꯨꯒꯤ ꯑꯋꯥꯕ ꯑꯣꯏꯕꯅꯤꯅ ꯃꯌꯥꯝꯁꯤꯡ ꯍꯦꯛꯇ ꯄꯨꯂꯞ ꯊꯨꯡꯅ ꯀꯥꯞꯄꯤꯕ ꯍꯥꯏꯕꯗꯨꯗꯤ ꯑꯣꯏꯈꯤꯗꯦ ꯑꯗꯨꯝ ꯑꯋꯥꯠꯄꯗꯤ ꯑꯗꯨꯝ ꯂꯩꯈꯤ